ꯈꯨꯡꯒꯪꯒꯤ ꯃꯁꯥꯟꯅꯁꯤꯡꯒꯤ ꯃꯅꯨꯡꯗ ꯀꯦꯀꯨ ꯂꯣꯠꯄꯤ ꯍꯥꯏꯕ ꯃꯁꯥꯟꯅꯁꯤꯡ ꯑꯁꯤꯁꯨ ꯑꯃꯅꯤ ꯃꯁꯤ ꯌꯥꯝꯅ ꯅꯨꯡꯉꯥꯏꯕ ꯃꯁꯥꯟꯅ ꯑꯃꯅꯤ ꯃꯁꯤꯒꯤ ꯃꯁꯥꯟꯅ ꯑꯁꯤ ꯈ꯭ꯋꯥꯏꯗꯒꯤ ꯅꯨꯡꯉꯥꯏꯕ ꯈꯨꯡꯒꯪꯒꯤ ꯃꯁꯥꯟꯅꯅꯤ ꯃꯁꯤꯗ ꯑꯩꯈꯣꯏꯅ ꯃꯌꯥꯝ ꯄꯨꯂꯞ ꯂꯣꯠꯂ ꯃꯇꯨꯡꯗ ꯃꯤꯑꯣꯏ ꯑꯃꯈꯛꯇꯅ ꯃꯤꯁꯤꯡ ꯑꯗꯨ ꯊꯤꯗꯣꯏꯅꯤ ꯃꯁꯤꯗ ꯑꯩꯈꯣꯏꯅ ꯃꯤꯑꯣꯏ ꯑꯗꯨꯅ ꯎꯕ ꯃꯇꯝꯗ ꯌꯥ ꯍꯥꯏꯒꯅꯤ ꯑꯗꯨꯒ ꯃꯤꯑꯣꯏ ꯑꯗꯨꯅ ꯀꯩꯅꯣ ꯇꯧꯕ ꯃꯇꯝꯗ ꯗꯝꯄꯥ ꯍꯥꯏꯔꯛꯀꯅꯤ ꯁꯣꯛꯄ ꯃꯇꯝꯗ ꯃꯁꯤꯒꯤ ꯃꯁꯥꯟꯅ ꯑꯁꯤ ꯑꯉꯥꯡꯁꯤꯡꯅ ꯌꯥꯝꯅ ꯄꯥꯝꯅꯕ ꯃꯁꯥꯟꯅ ꯑꯃꯅꯤ ꯃꯁꯤ ꯈꯨꯡꯒꯪꯒꯤ ꯑꯉꯥꯡꯁꯤꯡꯒꯤ ꯈ꯭ꯋꯥꯏꯗꯒꯤ ꯅꯨꯡꯉꯥꯏꯕ ꯑꯃꯗꯤ ꯑꯔꯤꯕ ꯃꯁꯥꯟꯅꯁꯤꯡ ꯑꯃꯁꯨꯅꯤ